ꯑꯩꯈꯣꯏꯒꯤ ꯄꯨꯟꯁꯤꯒꯤ ꯃꯇꯝꯗ ꯊꯣꯛꯈꯤꯕ ꯇꯦꯛꯅꯣꯂꯣꯖꯤ ꯑꯆꯧꯕ ꯍꯥꯏꯔꯒꯗꯤ ꯇꯦꯂꯤꯐꯣꯟ ꯑꯃꯁꯨꯡ ꯅꯦꯠꯋꯥꯥꯔꯛ ꯗꯕ꯭ꯂꯤꯎ ꯗꯕ꯭ꯂꯤꯎ ꯗꯕ꯭ꯂꯤꯎ ꯋꯥꯔꯜꯗ ꯋꯥꯏꯠ ꯃꯦꯞ ꯋꯦꯕ ꯑꯁꯤꯁꯤꯅ ꯑꯩꯈꯣꯏꯒꯤꯗ ꯌꯥꯝ ꯀꯌꯥꯃꯨꯛ ꯌꯥꯝꯅ ꯄꯨꯟꯁꯤꯗ ꯑꯍꯣꯡꯕ ꯂꯩꯍꯜꯂꯛꯀꯦ ꯍꯥꯏꯕ ꯃꯇꯝꯗ ꯁ꯭ꯃꯥꯔꯠ ꯐꯣꯟ ꯊꯣꯛꯂꯛꯄꯁꯦ ꯑꯩꯈꯣꯏꯒꯤ ꯃꯇꯝꯗ ꯁ꯭ꯃꯥꯔꯠ ꯐꯣꯟ ꯑꯁꯤꯅ ꯑꯩꯈꯣꯏꯗ ꯌꯥꯝꯅ ꯂꯥꯏꯍꯜꯂꯦ ꯃꯥꯁꯦ ꯁꯤꯖꯤꯟꯅꯕ ꯃꯇꯝꯗ ꯇꯁ ꯁ꯭ꯀ꯭ꯔꯤꯟ ꯑꯗꯨꯗꯒꯤ ꯕꯤꯗꯤꯑꯣ ꯀꯣꯜ ꯇꯧꯅꯕ ꯌꯥꯔꯦ ꯂꯝ ꯑꯃꯗ ꯂꯩꯕ ꯃꯤꯗꯣ ꯑꯩꯈꯣꯏꯅ ꯁꯤ ꯃꯥꯁꯦ ꯑꯥꯎꯠꯁꯥꯏꯗꯇ ꯂꯩꯔꯦ ꯈꯜꯂꯣ ꯑꯩꯈꯣꯏꯅ ꯃꯅꯤꯄꯨꯔ ꯂꯩꯔꯦ ꯈꯜꯂꯣ ꯈꯨꯗꯛꯇ ꯖꯁ ꯑꯦ ꯁꯤꯝꯄꯜ ꯇꯁ ꯑꯃꯨꯛꯇꯪ ꯊꯦꯡꯕ ꯃꯇꯝꯗ ꯑꯩꯈꯣꯏꯅ ꯃꯤ ꯑꯃꯒ ꯑꯃꯒꯁꯦ ꯎꯅꯍꯟꯕ ꯌꯥꯍꯜꯂꯦ ꯑꯃꯁꯨꯡ ꯑꯩꯈꯣꯏꯅ ꯑꯄꯥꯝꯕ ꯄꯣꯠ ꯑꯩꯈꯣꯏꯅ ꯆꯥꯅꯤꯡꯕ ꯄꯣꯠ ꯑꯃ ꯑꯩꯈꯣꯏꯅ ꯁꯦꯝꯅꯤꯡꯕ ꯄꯣꯠ ꯑꯃ ꯍꯦꯛ ꯏꯟꯇꯔꯅꯦꯠꯇ ꯅꯝꯃꯨꯕ ꯃꯇꯝꯗ ꯂꯣꯏꯅꯃꯛ ꯊꯣꯛꯂꯛꯏ ꯑꯦ ꯌꯨꯇ꯭ꯌꯨꯕꯇꯕꯨ ꯑꯣꯏꯔꯁꯨ ꯑꯦ ꯑꯩꯅ ꯁꯦꯝ ꯁꯥꯕ ꯍꯩꯇꯕ ꯄꯣꯠꯇꯣ ꯑꯩꯅ ꯌꯨꯇ꯭ꯌꯨꯕꯇ ꯆꯪꯉꯒ ꯌꯦꯡꯉꯨꯕ ꯃꯇꯝꯗ ꯂꯣꯏꯅꯃꯛ ꯊꯣꯛꯂꯛꯏ ꯑꯦ ꯁꯤꯅ ꯇꯧꯒꯗꯕꯅꯤ ꯁꯤꯅ ꯇꯧꯒꯗꯕꯅꯤ ꯍꯥꯏꯕꯗꯣ ꯑꯗꯣ ꯁꯤꯁꯤꯅ ꯑꯩꯈꯣꯏꯒꯤ ꯊꯕꯛ ꯃꯐꯝꯗ ꯑꯍꯣꯡꯕ ꯍꯥꯏꯔꯒꯗꯤ ꯏꯟꯇꯔꯅꯦꯠ ꯍꯥꯏꯔꯤꯕ ꯄꯣꯠꯁꯦ ꯌꯥꯎꯗ꯭ꯔꯒꯗꯤ ꯑꯩꯈꯣꯏ ꯃꯤꯑꯣꯏꯕꯩ ꯄꯨꯟꯁꯤꯁꯤꯗ ꯌꯥꯝꯅ ꯂꯨꯒꯅꯤ ꯀꯩꯒꯤꯅꯣ ꯍꯥꯏꯕ ꯃꯇꯝꯗ ꯍꯧꯖꯤꯛꯇꯤ ꯇꯦꯛꯅꯣꯂꯣꯖꯤꯒꯤ ꯃꯇꯝ ꯌꯧꯔꯛꯑꯕꯅꯤꯅ ꯍꯥꯟꯅꯗꯤ ꯑꯗꯨꯒꯤꯗꯣ ꯌꯥꯝ ꯈꯪꯅꯗ꯭ꯔꯤꯉꯩ ꯃꯇꯝꯗꯗꯤ ꯑꯣꯐꯤꯁ ꯑꯃꯗ ꯁ꯭ꯇꯥꯐ ꯑꯃꯅ ꯆꯦ ꯆꯥꯡ ꯑꯃ ꯊꯕꯛ ꯁꯨꯔꯒ ꯊꯝꯕ ꯃꯇꯝꯗ ꯎꯄꯨ ꯑꯃꯗ ꯊꯝꯃꯦꯕꯀꯣ ꯃꯣꯏꯒꯤ ꯆꯦ ꯆꯥꯡ ꯃꯌꯥꯃꯁꯦ ꯕꯟꯗꯜ ꯕꯟꯗꯜ ꯑꯗꯣ ꯎꯆꯤꯅ ꯀꯌꯥ ꯑꯃ ꯆꯥꯊꯣꯛꯄ ꯂꯩ ꯀꯣꯀ꯭ꯔꯣꯁꯅ ꯀꯌꯥ ꯑꯃ ꯆꯥꯊꯣꯛꯄ ꯂꯩ ꯑꯗꯨ ꯃꯌꯥꯝꯗꯣ ꯇꯧꯍꯟꯗꯅꯕꯒꯤꯗꯃꯛꯇ ꯃꯦꯃꯣꯔꯤ ꯀꯥꯔꯠ ꯑꯅ ꯊꯣꯛꯂꯛꯑꯦ ꯁ꯭ꯇꯣꯔꯦꯖ ꯑꯅ ꯊꯣꯛꯂꯛꯑꯦ ꯃꯁꯤ ꯃꯌꯥꯝꯁꯦ ꯂꯩꯔꯝꯗ꯭ꯔꯒꯗꯤ ꯑꯩꯈꯣꯏꯗ ꯌꯥꯝ ꯑꯋꯥꯕ ꯑꯃ ꯑꯣꯏꯒꯅꯤ ꯑꯗꯨꯗꯨꯒ ꯑꯣꯐꯤꯁ ꯃꯐꯝꯗꯁꯨ ꯁꯤ ꯏꯟꯇꯔꯅꯦꯠ ꯍꯥꯏꯔꯤꯕ ꯄꯣꯠꯁꯦ ꯂꯩꯔꯝꯗ꯭ꯔꯒꯁꯨ ꯑꯃꯨꯛ ꯌꯥꯔꯣꯏ ꯐꯥꯏꯜ ꯊꯥꯕ ꯃꯇꯝꯗ ꯏꯟꯇꯔꯅꯦꯠ ꯆꯪꯉꯤꯕꯅꯤ ꯏꯟꯇꯔꯅꯦꯠꯁꯦ ꯌꯥꯎꯗ꯭ꯔꯒꯗꯤ ꯐꯥꯏꯜꯁꯦ ꯊꯥꯗꯣꯛ ꯊꯥꯖꯤꯟ ꯇꯧꯕ ꯌꯥꯔꯣꯏꯗꯣꯏꯅꯤ ꯒꯥꯔꯤꯗ ꯊꯤꯟꯗꯣꯛ ꯊꯤꯟꯖꯤꯟ ꯇꯧꯅꯔꯛꯀꯅꯤ ꯐꯥꯏꯜꯁꯦ ꯑꯗꯨꯗ ꯐꯥꯏꯜꯗꯣ ꯌꯧꯕ ꯌꯥꯏ ꯌꯧꯗꯕ ꯌꯥꯏ ꯅꯣꯡ ꯆꯨꯊꯔꯒꯗꯤ ꯑꯃꯨꯛ ꯆꯣꯠꯄ ꯈꯣꯠꯄ ꯍꯥꯏꯕ ꯑꯝꯁꯨ ꯂꯩꯔꯤ ꯑꯗꯨꯅ ꯏꯟꯇꯔꯅꯦꯠ ꯍꯥꯏꯕ ꯄꯣꯠꯁꯦ ꯌꯥꯝꯅ ꯃꯔꯨ ꯑꯣꯏꯕ ꯄꯣꯠꯅꯤ ꯑꯩꯈꯣꯏ ꯃꯤꯌꯣꯏꯕꯩ ꯄꯨꯟꯁꯤꯗꯗꯤ